ꯍꯂꯣ ꯅꯨꯉꯥꯏꯔꯤ ꯅꯨꯉꯥꯏꯔꯤ ꯅꯪꯗꯤ ꯀꯃꯥꯏꯅ ꯇꯧꯔꯤꯒꯦ ꯆꯥꯔꯦ ꯆꯥꯔꯦ ꯎꯅꯗꯕꯁꯨ ꯀꯨꯏꯔꯦ ꯅꯣꯡ

ꯑꯩꯔꯣ ꯏꯔꯣꯟꯕ ꯆꯥꯏꯑꯦ ꯑꯣ ꯑꯥ ꯌꯥꯏꯅꯦ ꯀꯣꯏꯕꯁꯨ ꯆꯠꯇ꯭ꯔꯦ ꯇꯣꯏꯅꯁꯨ ꯑꯗꯨꯗꯤ ꯅꯨꯃꯤꯠꯇꯣ ꯅꯣꯡꯃ ꯑꯩꯈꯣꯏ ꯑꯅꯤ ꯈꯟꯅꯔꯒ ꯄꯥꯎꯗꯨ ꯐꯥꯎꯅꯁꯦ

ꯀꯅꯥ ꯀꯅꯥ ꯍꯥꯏꯕꯕꯨ ꯑꯉꯥꯡꯁꯤꯡꯁꯨ ꯑꯗꯨꯝ ꯄꯨꯊꯣꯛꯄꯤꯁꯤ ꯀꯣꯏꯕ ꯆꯠꯄꯑꯁꯦ ꯑꯉꯥꯡꯁꯤꯡꯗꯨ ꯈ꯭ꯔ ꯌꯥꯎꯍꯟꯕ ꯐꯩ ꯑꯗꯨꯃꯥꯏꯅ ꯇꯧꯁꯤ ꯑ ꯐꯔꯦ ꯐꯔꯦ